ꯑꯩꯖꯨ ꯌꯣꯒꯥꯖꯦ ꯀꯨꯏꯗ꯭ꯔꯤ ꯇꯧꯕ ꯀꯩꯒꯤꯅꯣ ꯍꯥꯏꯕ ꯃꯇꯃꯗ ꯏꯁꯥꯖꯦ ꯐ꯭ꯂꯦꯛꯁꯤꯕꯜ ꯑꯣꯏꯗꯕ ꯌꯥꯗꯦꯕꯀꯣ ꯕꯦꯠꯃꯤꯟꯇꯅ ꯁꯥꯟꯅꯕꯗ ꯑꯗꯨꯗꯨꯒꯤꯅꯤꯗ ꯑꯩ ꯌꯥꯝꯅ ꯈꯣꯡ ꯊꯥꯡꯖꯜꯂꯨꯔꯕ ꯌꯥꯝꯅ ꯃꯥꯏꯇꯔ ꯑꯣꯏꯔꯕ ꯄꯣꯠꯇꯤ ꯅꯠꯇꯦ ꯑꯗꯨꯕꯨ ꯅꯧꯅ ꯆꯪꯉꯛꯏꯕ ꯃꯤꯗ ꯍꯥꯏꯒꯗꯕ ꯍꯥꯏꯔꯒꯗꯤ ꯌꯣꯒꯥ ꯇꯧꯕꯅ ꯍꯛꯆꯥꯡꯒꯤ ꯍꯛꯆꯥꯡ ꯅꯨꯡꯉꯥꯏ ꯍꯛꯆꯥꯡ ꯑꯋꯥꯕ ꯃꯌꯥꯝꯗꯒꯤ ꯀꯣꯛꯍꯜꯂꯤ ꯗꯤꯄ꯭ꯔꯦꯁꯟ ꯀꯣꯛꯍꯜꯂꯤ ꯌꯣꯒꯥ ꯇꯧꯔꯒ ꯍꯛꯆꯥꯡ ꯑꯌꯨꯛ ꯉꯟꯇꯥꯗ ꯌꯣꯒꯥ ꯇꯧꯕ ꯍꯥꯏꯖꯦ ꯉꯟꯅ ꯍꯧꯒꯠꯂꯛꯄꯒꯤ ꯀꯩꯅꯣ ꯍꯦꯕꯤꯠ ꯑꯃ ꯊꯝꯗꯣꯏꯅꯤ ꯑꯗꯨꯅꯤ